ꯍꯜꯂꯣ ꯁꯣꯝꯒꯤ ꯁ꯭ꯇꯣꯔꯗ ꯏꯟꯗꯣꯔ ꯄ꯭ꯂꯥꯟ ꯈꯔ ꯂꯩꯕꯤꯕ꯭ꯔꯥ ꯏꯟꯗꯣꯔ ꯄ꯭ꯂꯥꯟ ꯄꯦꯟꯁꯤꯜ ꯀꯦꯛꯇꯁꯅꯦ ꯁ꯭ꯅꯦꯛ ꯄ꯭ꯂꯥꯟ ꯁ꯭ꯇ꯭ꯔꯤꯞ ꯆꯠꯄ ꯑꯃꯅꯦ ꯑꯗꯨꯒ ꯗꯤꯖꯤ ꯄ꯭ꯂꯥꯟꯅꯦ ꯑꯗꯨ ꯃꯃꯜ ꯀꯌꯥ ꯀꯌꯥ ꯂꯩꯕꯤꯗꯣꯏꯅꯣ ꯄꯨꯡꯁꯤꯡ ꯇꯥꯏꯃꯤꯡ ꯄꯨꯡ ꯀꯌꯥꯗꯒꯤꯅ ꯀꯌꯥ ꯐꯥꯎꯕ ꯑꯣꯏꯗꯣꯏꯅꯣ ꯑꯗꯨꯗꯤ ꯅꯨꯡꯇꯤꯒꯤ ꯍꯥꯡꯉꯦꯀꯣ ꯑꯗꯨꯗꯤ ꯑꯩ ꯅꯣꯡꯃ ꯑꯩ ꯑꯁꯪꯕ ꯅꯨꯃꯤꯠꯇ ꯌꯦꯡꯉꯒ ꯑꯩ ꯂꯧꯕ ꯂꯥꯛꯀꯦ